ꯑꯩꯈꯣꯏꯒꯤ ꯑꯀꯣꯏꯕꯗ ꯍꯧꯖꯤꯛ ꯍꯧꯖꯤꯛ ꯃꯍꯩꯂꯣꯏꯁꯪ ꯇꯝꯐꯝ ꯃꯌꯥꯝ ꯑꯃ ꯂꯩ ꯑꯩꯈꯣꯏꯒꯤ ꯏꯁꯇꯦꯠꯀꯤ ꯑꯣꯏꯅ ꯍꯣꯁꯄꯤꯇꯥꯜꯁꯨ ꯂꯩ ꯑꯗꯨꯒ ꯗꯤꯁꯇ꯭ꯔꯤꯛ ꯗꯤꯁꯇ꯭ꯔꯤꯛꯁꯤꯡꯒꯤꯗꯁꯨ ꯗꯤꯁꯇ꯭ꯔꯤꯛ ꯍꯣꯁꯄꯤꯇꯥꯜ ꯂꯩ ꯑꯗꯨꯒ ꯃꯍꯩꯂꯣꯏꯁꯪ ꯇꯝꯐꯝꯁꯨ ꯌꯨꯅꯤꯕꯔꯁꯤꯇꯤꯁ ꯌꯨꯅꯤꯕꯔꯁꯤꯇꯤꯁ ꯂꯩ ꯑꯗꯨꯒ ꯀꯣꯂꯦꯖꯁꯤꯡꯁꯨ ꯂꯩ ꯑꯗꯨꯒ ꯗꯤꯁꯇ꯭ꯔꯤꯛ ꯗꯤꯁꯇ꯭ꯔꯤꯛꯁꯤꯡꯗꯁꯨ ꯗꯤꯁꯤ ꯗꯤꯁꯤ ꯑꯣꯐꯤꯁ ꯑꯗꯨꯒ ꯑꯩꯈꯣꯏꯒꯤ ꯈꯨꯡꯒꯪꯁꯤꯡꯗꯁꯨ

ꯄ꯭ꯔꯥꯏꯃꯥꯔꯤ ꯍꯦꯜꯊ ꯀꯤꯌꯔ ꯄ꯭ꯔꯥꯏꯃꯥꯔꯤ ꯍꯦꯜꯊ ꯁꯦꯟꯇꯔ ꯃꯌꯥꯝ ꯑꯃ ꯂꯩ ꯈꯨꯡꯒꯪꯁꯤꯡꯗꯁꯨ